ꯑꯍꯥꯟꯕꯗ ꯑꯔꯤꯕꯝ ꯑꯕꯗꯨꯜ ꯋꯥꯖꯤꯠ ꯈꯥꯟ ꯑꯅꯤꯁꯨꯕꯗ ꯐꯨꯟꯗ꯭ꯔꯩꯃꯌꯨꯟ ꯃꯌꯨꯝ ꯑꯕꯗꯨꯜ ꯍꯩ ꯑꯍꯨꯝꯁꯨꯕꯗ ꯆꯦꯁꯝ ꯁꯅꯥꯍꯟ ꯕꯦꯒꯝ ꯃꯔꯤꯁꯨꯕꯗ ꯑꯔꯤꯕꯝ ꯃꯣꯍꯃꯠ ꯑꯕꯗꯨꯜ ꯒꯐꯥꯔ ꯃꯉꯥꯁꯨꯕꯗ ꯁꯤꯡꯒꯥꯃꯌꯨꯝ ꯃꯤꯁ ꯑꯀꯤꯗꯥ ꯁꯅꯥ